ꯍꯜꯂꯣ ꯃꯥꯅꯤ ꯅꯨꯡꯉꯥꯏꯔꯤꯑꯦ ꯅꯪꯗꯤ ꯌꯦꯟꯁꯥꯡꯁꯦ ꯌꯦꯟ ꯆꯥꯏꯑꯦ ꯅꯣꯏꯗꯤ ꯑꯣ ꯍꯥꯎꯏ ꯌꯥꯏꯅꯦ ꯑꯩꯁꯨ ꯆꯠꯅꯤꯡꯗꯅ ꯂꯩꯔꯝꯃꯤꯅꯦ ꯑꯈꯣꯏꯁꯨ ꯊꯕꯛ ꯑꯗꯨꯝ ꯆꯤꯟꯅꯕꯅꯤꯅ ꯁꯟꯗꯦ ꯅꯨꯃꯤꯠꯁꯤꯗ ꯆꯠꯂꯁꯤꯔꯣ ꯌꯥꯏꯅꯦ ꯑꯗꯨ ꯃꯌꯥꯝꯅꯁꯨ ꯌꯥꯝ ꯐꯖꯩ ꯍꯥꯏꯅ ꯍꯥꯏꯅꯕꯅꯤꯅꯦ

ꯄꯩꯁꯥꯁꯦ ꯋꯥꯟ ꯊꯥꯎꯖꯟꯃꯨꯛꯅ ꯌꯥꯒꯗ꯭ꯔꯥ ꯌꯥꯅꯤ ꯑꯗꯨꯃꯥꯏꯅ ꯇꯧꯔꯁꯦ ꯍꯣꯏ ꯍꯣꯏ ꯑꯗꯨ ꯆꯠꯄꯗꯗꯤ ꯅꯣꯏ ꯃꯤ ꯀꯌꯥ ꯂꯥꯛꯇꯣꯏꯅꯣ ꯑꯗꯨꯗꯒꯤ ꯑꯩꯈꯣꯏꯔꯣꯝꯗꯩꯁꯨ ꯑꯩ ꯑꯩꯈꯣꯏ ꯏꯃꯥꯅꯕ ꯑꯅꯤ ꯑꯃꯁꯨ ꯆꯠꯀꯦꯅ ꯍꯥꯏꯔꯤ ꯑꯗꯨ ꯃꯣꯏ ꯅꯍꯥꯟꯗꯒꯤ ꯑꯩꯈꯣꯏ ꯆꯠꯁꯦꯅ ꯍꯥꯏꯅꯕ ꯑꯗꯣ ꯃꯣꯏ ꯑꯅꯤꯁꯨ ꯍꯧꯔꯛꯑꯒꯦ ꯑꯗꯨꯒ ꯆꯠꯃꯤꯟꯅꯔꯁꯦ

ꯍꯣꯏ ꯍꯣꯏ ꯌꯥꯏꯑꯦ ꯑꯗꯨꯗꯤ ꯁꯇꯔꯗꯦ ꯅꯨꯃꯤꯠꯇ ꯐꯖꯅ ꯍꯥꯏꯅꯔꯁꯦ ꯑꯗꯨꯗꯤ ꯍꯣꯏ ꯍꯣꯏ ꯊꯝꯃꯒꯦ ꯊꯝꯃꯒꯦ